ꯇꯁꯦꯡꯅ ꯍꯥꯏꯖꯧ ꯍꯥꯏꯔꯕꯗꯤ ꯏꯁꯩ ꯁꯛꯄꯁꯤ ꯁꯣꯔꯒꯤ ꯇꯉꯥꯏ ꯐꯗꯕ ꯑꯃꯁꯨ ꯂꯩ ꯁꯣꯔ ꯁꯥꯟꯅꯕ ꯍꯥꯏꯕꯁꯦ ꯑꯇꯦꯟꯕꯗ ꯁꯥꯟꯅꯕ ꯑꯁꯥꯡꯕꯗ ꯁꯥꯟꯅꯕ ꯁꯣꯔꯠ ꯑꯣꯔ ꯂꯣꯡ ꯑꯅꯤꯁꯤꯗ ꯂꯩ ꯂꯣꯡ ꯂꯣꯡꯒꯤ ꯑꯣꯏꯕ ꯁꯣꯔꯗ ꯁꯣꯔꯠꯇ ꯆꯠꯄ ꯌꯥꯗꯦ ꯁꯣꯔꯠꯇ ꯆꯠꯀꯗꯕ ꯑꯇꯦꯟꯕꯗ ꯆꯠꯀꯗꯕ ꯑꯗꯣ ꯂꯣꯡꯗ ꯂꯥꯛꯄ ꯌꯥꯗꯦ ꯏꯁꯩꯒꯤ ꯃꯔꯝꯗ ꯃꯁꯤꯒꯨꯝꯕ ꯈꯔ ꯂꯩ ꯑꯗꯨꯒ ꯂꯣꯏꯅꯅ ꯏꯁꯩ ꯁꯛꯄ ꯃꯇꯝꯗ ꯑꯩꯈꯣꯏ ꯄ꯭ꯔꯦꯛꯇꯤꯁ ꯇꯧꯕꯒꯤ ꯃꯇꯥꯡꯁꯤꯃꯗꯤ ꯑꯌꯨꯛ ꯑꯉꯟꯕ ꯑꯌꯨꯛ ꯌꯥꯝꯅ ꯉꯟꯕ ꯅꯨꯃꯤꯠ ꯊꯣꯛꯇ꯭ꯔꯤꯉꯩ ꯃꯇꯥꯡ ꯁ꯭ꯋꯥꯏꯁꯤꯗ ꯏꯪꯉꯤꯉꯩ ꯇꯥꯏꯃꯤꯡ ꯑꯏꯪꯕ ꯅꯨꯡꯁꯤꯠ ꯂꯥꯛꯄꯒꯤ ꯃꯇꯥꯡꯁꯤꯗ ꯑꯗꯨꯝ ꯄ꯭ꯔꯦꯛꯇꯤꯁ ꯇꯧꯕꯗ ꯅꯨꯡꯉꯥꯏ ꯑꯗꯨꯒ ꯑꯆꯤꯛꯄ ꯃꯇꯝ ꯑꯊꯦꯡꯕ ꯑꯍꯤꯡ ꯁꯨꯒꯨꯝꯕꯗ ꯄ꯭ꯔꯦꯛꯇꯤꯁ ꯇꯧꯕꯁꯨ ꯑꯗꯨꯝ ꯅꯨꯡꯉꯥꯏ ꯑꯩꯅ ꯇꯥꯕ ꯉꯝꯗꯕ ꯁꯨꯔ ꯑꯃ ꯑꯩꯅ ꯇꯥꯕꯗ ꯋꯥꯒꯗꯕ ꯁꯨꯔ ꯑꯃ ꯑꯩꯒꯤ ꯄꯤꯊꯣꯔꯛꯄ ꯈꯣꯟꯖꯦꯜ ꯃꯗꯨ ꯆꯞ ꯆꯥꯅ ꯑꯌꯨꯛ ꯑꯉꯟꯕ ꯑꯃꯁꯨꯡ ꯑꯆꯤꯛꯄ ꯑꯍꯤꯡꯒꯨꯝꯕꯁꯤꯗ ꯐꯪꯕ ꯉꯝꯃꯦ ꯑꯗꯨꯅ ꯏꯁꯩ ꯁꯛꯄꯁꯤ ꯄ꯭ꯔꯦꯛꯇꯤꯁ ꯍꯥꯏꯕꯕꯨ ꯃꯁꯤ ꯃꯉꯥꯏꯔꯦ ꯄ꯭ꯔꯦꯛꯇꯤꯁ ꯇꯧꯕꯁꯤꯗ ꯌꯥꯝꯅ ꯄ꯭ꯔꯦꯛꯇꯤꯁ ꯃꯈꯜ ꯌꯥꯝꯅ ꯂꯩꯈ꯭ꯔꯦ ꯑꯗꯣ ꯌꯥꯝꯅ ꯁꯥꯡꯅꯁꯨ ꯍꯥꯏꯖꯔꯣꯏ ꯌꯥꯝꯅ ꯁꯣꯔꯠ ꯑꯣꯏꯅ ꯑꯗꯨꯝ ꯍꯥꯏꯖꯒꯦ ꯏꯁꯩ ꯁꯛꯄ ꯃꯇꯝꯗ ꯑꯩꯈꯣꯏ ꯈꯣꯟꯖꯦꯜ ꯊꯥꯗꯣꯛꯄ ꯁꯣꯔ ꯊꯥꯗꯣꯛꯄꯁꯦ ꯑꯩꯈꯣꯏꯒꯤ ꯅꯥꯇꯣꯟꯗ ꯐꯣꯔꯇꯤ ꯐꯥꯏꯚ ꯗꯤꯒ꯭ꯔꯤ ꯑꯗꯨꯒ ꯌꯥꯗ ꯐꯣꯔꯇꯤ ꯐꯥꯏꯚ ꯗꯤꯒ꯭ꯔꯤ ꯁꯨꯃꯥꯏꯅ ꯐꯣꯔꯇꯤ ꯐꯥꯏꯚ ꯐꯣꯔꯇꯤ ꯐꯥꯏꯚ ꯗꯤꯒ꯭ꯔꯤꯁꯤꯗ ꯊꯥꯗꯣꯛꯄꯒꯤ ꯆꯥꯡ ꯍꯥꯏꯕ ꯑꯃꯁꯨ ꯂꯩ ꯆꯞ ꯃꯥꯟꯅꯕ ꯗꯤꯒ꯭ꯔꯤꯗ ꯊꯥꯗꯣꯛꯄꯒꯤ ꯃꯇꯥꯡꯁꯨ ꯂꯥꯛꯏ ꯑꯗꯨꯒ ꯅꯥꯇꯣꯟꯗ ꯈꯔ ꯅꯝꯅ ꯆꯠꯄ ꯌꯥꯔꯣꯝꯗ ꯈꯔ ꯅꯝꯅ ꯆꯠꯄ ꯃꯇꯥꯡꯁꯨ ꯌꯥꯎꯔꯛꯏ ꯑꯗꯨꯅ ꯏꯁꯩꯒꯤ ꯃꯔꯝꯁꯤꯗ ꯁꯨꯃꯥꯏꯅ ꯑꯗꯨꯝ ꯊꯝꯖꯒꯦ